ꯑꯩꯒꯤ ꯄꯨꯟꯁꯤꯗ ꯈ꯭ꯋꯥꯏꯗꯒꯤ ꯁꯤꯡꯅꯅꯤꯉꯥꯏ ꯑꯣꯏꯕ ꯄ꯭ꯔꯣꯖꯦꯛ ꯑꯃ ꯍꯥꯏꯔꯒꯗꯤ ꯑꯩꯅ ꯒ꯭ꯔꯦꯖꯨꯑꯦꯁꯟ ꯇꯝꯕ ꯃꯇꯝꯗ ꯑꯩꯅ ꯔꯤꯁꯔꯁ ꯑꯃ ꯇꯧꯈꯤ ꯑꯩꯈꯣꯏꯒꯤ ꯀꯣꯂꯦꯁꯀꯤ ꯃꯇꯨꯡ ꯏꯟꯅ ꯔꯤꯁꯔꯁ ꯑꯃꯃꯝ ꯇꯧꯍꯜꯂꯤ ꯃꯤ ꯈꯨꯗꯤꯡꯃꯛꯇ ꯑꯗꯣ ꯑꯩꯒꯤ ꯔꯤꯁꯔꯁꯁꯦ ꯄꯨꯟꯁꯤꯒꯤ ꯑꯍꯥꯝꯕ ꯑꯣꯏꯕꯅꯤꯅ ꯑꯩꯉꯣꯟꯗ ꯌꯥꯝꯅ ꯁꯤꯡꯅꯕ ꯍꯥꯏꯕꯗꯨ ꯑꯣꯏꯈꯤ ꯑꯣꯖꯥ ꯃꯌꯥꯝꯅ ꯑꯩꯒꯤ ꯃꯇꯦꯡ ꯄꯥꯡꯕꯤ ꯍꯥꯏꯗꯨꯅꯁꯨ ꯑꯩꯒꯤ ꯑꯍꯥꯝꯕ ꯑꯣꯏꯕꯅꯔꯥ ꯈꯪꯗꯦ ꯑꯩꯉꯣꯟꯗ ꯌꯥꯝꯅ ꯋꯥꯕ ꯑꯃꯗꯤ ꯑꯣꯏꯈꯤ ꯑꯗꯨꯒ ꯑꯩꯅ ꯇꯧꯖꯔꯤꯕ ꯔꯤꯁꯔꯁꯁꯦ ꯑꯅꯝꯕꯅ ꯑꯉꯥꯡ ꯃꯆꯥꯗ ꯉꯥꯛꯇꯅꯤ ꯑꯉꯥꯡ ꯃꯆꯥ ꯆꯍꯤ ꯇꯔꯥꯒꯤ ꯃꯅꯨꯡꯗ ꯂꯩꯕ ꯆꯍꯤ ꯇꯔꯨꯛꯇꯩꯅ ꯇꯔꯥꯐꯥꯎꯒꯤ ꯃꯅꯨꯡꯗ ꯂꯩꯕ ꯑꯉꯥꯡꯁꯤꯡꯗꯅꯤ ꯑꯗꯨꯗꯨꯅ ꯑꯉꯥꯡ ꯃꯆꯥꯗ ꯌꯥꯔꯤ ꯁꯥꯅꯕꯁꯦ ꯑꯩꯅ ꯂꯩꯀꯥꯏ ꯂꯩꯀꯥꯏꯗ ꯆꯠꯂꯒ ꯍꯦꯛꯇ ꯑꯉꯥꯡꯗꯨ ꯍꯥꯟꯅ ꯐꯥꯔꯒ ꯌꯥꯔꯤ ꯁꯥꯅꯕ ꯌꯥꯗꯦ ꯃꯃꯥ ꯃꯄꯥꯗꯒꯤ ꯑꯌꯥꯕ ꯂꯧꯕ ꯑꯗꯒꯤ ꯃꯌꯥꯝ ꯃꯃꯥ ꯃꯄꯥꯅ ꯌꯥꯔꯛꯑꯕ ꯃꯇꯨꯡꯗ ꯑꯉꯥꯡꯗꯨꯅ ꯑꯩꯉꯣꯟꯗ ꯋꯥꯔꯤ ꯁꯥꯅꯅꯤꯡꯕ ꯐꯥꯎꯍꯟꯕ ꯁꯨꯡꯒꯨꯡꯕ ꯃꯌꯥꯝ ꯑꯃꯁꯦ ꯆꯪꯉꯦ ꯑꯗꯨꯗꯨꯅ ꯑꯩꯅ ꯂꯩꯀꯥꯏ ꯂꯩꯀꯥꯏ ꯆꯠꯂꯨꯔꯒ ꯃꯃꯥ ꯃꯄꯥ ꯈꯨꯗꯤꯡꯃꯛꯇ ꯏꯃꯨꯡ ꯏꯃꯨꯡ ꯆꯪꯗꯨꯅ ꯋꯥꯔꯤ ꯁꯥꯅꯔꯒ ꯑꯉꯥꯡꯁꯤꯒ ꯋꯥꯔꯤ ꯁꯥꯅꯕ ꯌꯥꯅꯕꯒꯤꯗꯃꯛꯇ ꯑꯩꯅ ꯑꯌꯥꯕ ꯂꯧꯖꯩ ꯑꯗꯨꯒꯤ ꯃꯇꯨꯡꯗ ꯑꯉꯥꯡꯁꯤꯡꯁꯤꯒ ꯑꯃꯨꯛ ꯑꯩꯅ ꯋꯥꯔꯤ ꯁꯥꯅꯕ ꯌꯥꯅꯕꯒꯤꯗꯃꯛꯇ ꯑꯉꯥꯡꯁꯤꯡꯒ ꯁꯥꯅꯗꯅ ꯅꯠꯇ꯭ꯔꯒ ꯑꯆꯥꯄꯣꯠ ꯆꯥꯃꯤꯅꯗꯅ ꯁꯨꯃꯥꯏꯅ ꯇꯧꯔꯒ ꯑꯩꯅ ꯑꯉꯥꯡꯁꯤꯡꯁꯤꯗꯒꯤ ꯀ꯭ꯋꯦꯁꯟꯁꯤꯡꯖꯦ ꯇꯞꯅ ꯇꯞꯅ ꯂꯧꯖꯩ ꯃꯁꯤꯒꯤ ꯄꯣꯠꯁꯦ ꯑꯩꯉꯣꯟꯗꯗꯤ ꯌꯥꯝꯅ ꯑꯐꯕ ꯑꯃꯗꯤ ꯑꯣꯏꯒꯤ ꯀꯥꯟꯅꯕ ꯑꯃꯗꯤ ꯑꯣꯏꯈꯤ ꯑꯗꯨꯒ ꯁꯤꯡꯅꯕ ꯑꯃꯁꯨ ꯑꯣꯏꯒꯤ